ꯍꯟꯗꯛꯀꯤ ꯏꯀꯨꯏ ꯀꯨꯏꯗꯅ ꯃꯅꯤꯄꯨꯔ ꯁꯔꯀꯥꯔꯒꯤ ꯊꯕꯛ ꯈꯟꯕꯗꯨꯗ ꯌꯥꯎꯔꯛꯈꯤꯕꯗꯨ ꯌꯥꯝꯅ ꯅꯨꯡꯉꯥꯏ ꯃꯔꯨ ꯑꯣꯏꯅ ꯑꯩꯅ ꯍꯥꯟꯅꯗꯒꯤ ꯒꯨꯒꯜꯗꯒꯤ ꯑꯔꯥꯟꯕ ꯏꯟꯐꯣꯔꯃꯦꯁꯟ ꯑꯃ ꯆꯍꯤ ꯇꯔꯥꯃꯨꯛ ꯁꯤꯖꯤꯟꯅꯔ ꯂꯥꯛꯄꯗꯨ ꯏꯟꯇꯔꯕꯤꯌꯨ ꯅꯨꯃꯤꯠꯇꯨꯗ ꯑꯈꯪ ꯑꯍꯩꯅ ꯁꯦꯝꯗꯣꯛꯄꯤꯔꯛꯄꯗꯨ ꯑꯗꯨꯛꯀꯤ ꯃꯇꯤꯛ ꯊꯥꯒꯠꯆꯩ